ꯍꯜꯂꯣ ꯑꯩ ꯑꯦꯁꯤꯗꯥꯅꯦ ꯁꯉꯥꯏ ꯌꯨꯝꯐꯝꯗꯒꯤ ꯑꯩ ꯂꯤꯂꯣꯡꯗꯒꯤ ꯂꯨꯍꯣꯡꯕ ꯆꯠꯆꯒꯗꯕꯅꯦ ꯀꯦꯞ ꯑꯃ ꯑꯣꯗꯔ ꯇꯧꯈꯤꯕꯅꯦ ꯑꯗꯣ ꯑꯦꯗꯕꯥꯟꯁ ꯕꯨꯀꯤꯡ ꯍꯥꯟꯅ ꯇꯧꯖꯈ꯭ꯔꯕꯅꯦ ꯄꯩꯁꯥꯁꯨ ꯄꯤꯈ꯭ꯔꯦ ꯑꯗꯣ ꯂꯥꯛꯈꯤꯗ꯭ꯔꯦ ꯃꯥꯗꯣ ꯑꯗꯣ ꯑꯊꯨꯕ ꯃꯌꯥꯝ ꯑꯃ ꯂꯩꯕ ꯑꯣꯏꯔꯝꯕꯁꯨ ꯌꯥꯏ ꯑꯗꯨꯕꯨ ꯂꯥꯛꯄꯤꯔꯝꯃꯒꯗꯤ ꯐꯒꯅꯤ ꯑꯩꯁꯨ ꯑꯇꯣꯞꯄꯁꯨ ꯅꯦꯛꯍꯧꯗꯕ ꯑꯣꯏꯕꯅꯤꯅ ꯃꯈꯣꯏꯅ ꯂꯥꯛꯄ ꯉꯥꯏꯕꯗ ꯃꯇꯝꯗꯣ ꯌꯥꯝꯅ ꯊꯦꯡꯂꯦ ꯆꯠꯄꯁꯨ ꯑꯗꯨꯅ ꯌꯥꯔꯒꯗꯤ ꯃꯇꯨꯡꯗ ꯐꯖꯅ ꯅꯤꯡꯊꯤꯅ ꯇꯧꯅꯕ ꯁꯥꯔꯕꯤꯁ ꯇꯣ ꯍꯣꯠꯅꯕꯤꯌꯨ ꯑꯗꯣ ꯍꯥꯟꯅ ꯄꯩꯁꯥ ꯄꯤꯈ꯭ꯔꯕ ꯑꯣꯏꯕꯅꯤꯅ ꯄꯩꯁꯥꯑꯗꯨ ꯌꯥꯔꯒꯗꯤ ꯑꯩꯉꯣꯟꯗ ꯍꯟꯕꯤꯔꯛꯑꯣ